ꯀꯛꯆꯤꯡ ꯖꯤꯂꯥ ꯑꯁꯤꯗꯗꯤ ꯑꯍꯥꯡꯕ ꯂꯝ ꯀꯌꯥ ꯂꯩꯕ ꯃꯔꯝꯅ ꯌꯨꯝ ꯁꯥꯕ ꯗꯨꯀꯥꯟ ꯁꯥꯕꯅꯆꯤꯡꯕ ꯀꯌꯥ ꯄꯥꯛ ꯁꯟꯅ ꯇꯧꯅꯩ ꯃꯁꯤ ꯃꯥꯒꯤ ꯃꯥꯒꯤ ꯄꯥꯝꯖꯕ ꯃꯑꯣꯡꯗ ꯂꯩꯖꯔꯤꯕ ꯂꯧ ꯏꯪꯈꯣꯜ ꯑꯗꯨꯒꯤ ꯃꯇꯨꯡ ꯏꯟꯅ ꯗꯨꯀꯥꯟ ꯁꯥꯅꯕꯅꯤ ꯑꯗꯨꯃꯛ ꯁꯥꯅꯕꯅꯤ ꯂꯝ ꯂꯩꯖꯗꯕ ꯀꯌꯥꯅ ꯑꯇꯣꯞꯄꯒꯤ ꯂꯝ ꯌꯣꯟꯕ ꯌꯦꯡꯂꯒ ꯃꯃꯜ ꯄꯤꯗꯨꯅ ꯂꯩꯅꯩ ꯑꯃꯗꯤ ꯃꯥꯒꯤ ꯗꯔꯀꯥꯔ ꯂꯩꯔꯤꯕ ꯌꯨꯝ ꯑꯗꯨꯕꯨ ꯁꯥꯅꯩ ꯀꯅꯥꯒꯨꯝꯕ ꯏꯅꯥ ꯈꯨꯟꯕ ꯄꯩꯁꯥ ꯄꯥꯏꯕ ꯃꯤꯑꯣꯏꯁꯤꯡꯅꯗꯤ ꯂꯝ ꯂꯩꯁꯤꯟꯗꯨꯅ ꯃꯈꯣꯏꯅ ꯄꯥꯝꯖꯕ ꯃꯑꯣꯡꯗ ꯕꯤꯜꯗꯤꯡ ꯀꯌꯥ ꯁꯥꯗꯨꯅ ꯂꯩꯖꯗꯕ ꯃꯤꯑꯣꯏ ꯀꯌꯥꯗ ꯕꯔꯥ ꯂꯧꯗꯨꯅ ꯁꯟꯗꯣꯛꯄꯁꯨ ꯌꯥꯎꯅꯩ ꯍꯥꯏꯔꯤꯕ ꯃꯑꯣꯡ ꯑꯁꯦ ꯊꯣꯏꯗꯣꯛꯅ ꯌꯥꯝꯕꯗꯤ ꯅꯠꯇꯦ ꯁꯣꯔꯣꯛ ꯃꯄꯥꯟꯗ ꯂꯩꯕ ꯌꯨꯝꯁꯤꯡꯒꯤ ꯃꯄꯨꯁꯤꯡ ꯑꯃꯗꯤ ꯑꯅꯧꯕ ꯑꯣꯏꯅ ꯂꯩꯔꯛꯂꯤꯕ ꯀꯌꯥꯅ ꯃꯤꯉꯣꯟꯗ ꯁꯟꯗꯣꯛꯇꯨꯅ ꯁꯦꯟ ꯇꯥꯟꯕꯒꯤ ꯂꯝꯕꯤ ꯑꯣꯏꯅꯩ ꯍꯧꯈ꯭ꯔꯕ ꯃꯇꯝꯗꯗꯤ ꯂꯝ ꯀꯌꯥ ꯑꯍꯥꯡꯕ ꯑꯣꯏꯅ ꯂꯩꯔꯝꯃꯤ ꯑꯗꯨꯕꯨ ꯍꯧꯖꯤꯛꯇꯤ ꯃꯤ ꯃꯁꯤꯡ ꯌꯥꯝꯈꯠꯂꯛꯄ ꯅ ꯃꯔꯝ ꯑꯣꯏꯔꯒ ꯃꯊꯪ ꯃꯊꯪ ꯑꯁꯨꯃꯛ ꯄꯥꯛꯊꯣꯛꯂꯛꯇꯨꯅ ꯌꯥꯝ ꯂꯧ ꯌꯨꯝ ꯏꯪꯈꯣꯜ ꯇꯥꯁꯜꯂꯛꯏ ꯃꯁꯤ ꯃꯇꯝꯒꯤ ꯑꯍꯣꯡꯕ ꯍꯥꯏꯕꯗꯨꯅꯤ ꯑꯩꯈꯣꯏꯅ ꯊꯤꯡꯂꯨꯕ ꯉꯝꯂꯣꯏ ꯃꯔꯝꯗꯤ ꯗꯦꯚꯦꯂꯞꯃꯦꯟ ꯄꯥꯝꯅꯔꯛꯄꯅꯤꯅ ꯌꯨꯝ ꯏꯪꯈꯣꯜ ꯑꯃꯗꯤ ꯀꯩꯊꯦꯜ ꯁꯥꯕꯒꯤ ꯃꯁꯤꯡ ꯍꯦꯟꯒꯠꯂꯛꯏ ꯑꯃꯗꯤ ꯑꯍꯣꯡꯕ ꯀꯌꯥ ꯎꯔꯛꯏ ꯌꯨꯝ ꯃꯆꯥ ꯑꯃꯒꯤ ꯑꯋꯥꯏꯃꯜꯁꯦ ꯆꯧꯔꯥꯛꯅ ꯌꯨꯝ ꯑꯗꯨꯒꯤ ꯃꯅꯨꯡꯗ ꯂꯩꯔꯤꯕ ꯔꯨꯝꯁꯤꯡ ꯑꯗꯨꯒꯤ ꯃꯈꯥ ꯌꯥꯝꯅ ꯄꯣꯜꯂꯤ ꯃꯁꯤꯅ ꯌꯨꯝ ꯑꯗꯨꯒꯤ ꯁꯥꯔꯤꯕ ꯃꯑꯣꯡ ꯃꯇꯧ ꯑꯃꯗꯤ ꯄꯤꯔꯤꯕ ꯈꯨꯗꯣꯡ ꯆꯥꯕ ꯀꯌꯥꯗꯁꯨ ꯆꯤꯡꯁꯤꯜꯂꯤ ꯊꯕꯛ ꯂꯥꯛꯄ ꯅꯠꯇ꯭ꯔꯒ ꯃꯍꯩ ꯇꯝꯕ ꯂꯥꯛꯄꯁꯤꯡꯒꯤꯗꯃꯛ ꯃꯔꯥꯡ ꯀꯥꯏꯅ ꯍꯣꯁꯇꯦꯜ ꯑꯃꯗꯤ ꯍꯣꯇꯦꯜ ꯁꯤꯡ ꯑꯃꯗꯤ ꯌꯨꯝꯒꯤ ꯀꯥ ꯕꯔꯥ ꯁꯥꯕꯁꯤꯡ ꯂꯩ ꯗꯔꯀꯥꯔꯒꯤ ꯃꯇꯨꯡ ꯏꯟꯅ ꯁꯤꯖꯟꯅꯕꯁꯨ ꯌꯥꯏ